ꯍꯜꯂꯣ ꯇꯥꯏꯌꯦ ꯃꯥꯅꯦ ꯆꯥꯛ ꯆꯥꯔꯦ ꯀꯅꯥ

ꯉꯁꯤ ꯀꯩꯅꯣ ꯇꯧꯔꯦ ꯀꯣꯕꯤ ꯀꯥꯡꯁꯣꯏ ꯆꯥꯔꯦ ꯑꯗꯨꯅꯤ ꯅꯣꯡꯅ ꯅꯣꯡ ꯆꯨꯕ ꯁꯨꯝ ꯐꯝꯃ ꯂꯩꯔꯝꯕꯅꯤ ꯆꯥ ꯊꯛꯂꯒ ꯏꯪꯈꯣꯟꯗ ꯊꯥꯏ ꯃꯅꯥ ꯃꯁꯤꯡ ꯈꯔ ꯑꯗꯨꯝ ꯀꯣꯕꯤ ꯊꯥꯏ ꯑꯗꯩꯗꯤ ꯃꯔꯣꯏ ꯑꯃ ꯃꯔꯨ ꯑꯆꯧꯕꯗꯣ ꯊꯤꯜꯍꯧ ꯃꯔꯨ ꯑꯆꯧꯕ ꯊꯥꯏ ꯑꯗꯩꯗꯤ ꯆꯅꯝ ꯊꯥꯏ ꯑꯗꯩꯗꯤ ꯍꯋꯥꯏꯇꯣꯟ ꯊꯥꯏ ꯑꯗꯨꯃꯥꯏꯅ ꯈꯔ ꯊꯥꯏ ꯏꯟꯁꯥꯡ ꯅꯥꯥꯄꯤ ꯈꯔꯒ ꯃꯔꯣꯏ ꯃꯅꯥ ꯈꯔꯒ ꯊꯥꯏ ꯑꯗꯨꯝ ꯁꯥ ꯃꯔꯣꯏꯁꯨ ꯊꯥꯏ ꯍꯟꯗꯛꯇꯤ ꯍꯋꯥꯏ ꯊꯔꯥꯛꯇꯣ ꯊꯥꯔꯝꯃꯦ ꯑꯗꯨ ꯌꯥꯝ ꯄꯥꯛꯅꯗꯤ ꯊꯥꯗ꯭ꯔꯦ ꯈꯤꯇꯪ ꯑꯗꯨꯝ ꯏꯃꯨꯡꯒꯤ ꯏꯟꯁꯥꯡ ꯀꯩꯅꯣ ꯑꯣꯏꯅꯕ ꯑꯗꯨꯝ ꯈꯤꯇꯪꯗꯤ ꯊꯥꯏ ꯌꯥꯝꯅꯗꯤ ꯊꯥꯈꯤꯗ꯭ꯔꯦ ꯍꯣꯏ ꯍꯣꯏ ꯀꯣꯏꯔꯛꯀꯦ ꯑꯩꯁꯨ ꯕ꯭ꯔꯣꯀꯣꯂꯤꯗꯨ ꯑꯗꯨꯝ ꯌꯥꯝ ꯌꯦꯡꯅꯤꯡꯕꯅꯦ ꯊꯥꯕ ꯈꯨꯊꯥꯗꯨ ꯀꯃꯥꯏꯅ ꯀꯩꯗꯧꯕꯅꯣ ꯈꯣꯠꯄꯅꯣ ꯍꯥꯏꯕꯗꯣ ꯑꯩꯁꯨ ꯌꯥꯝ ꯄꯥꯝꯃꯦꯕ ꯑꯗꯨꯏꯗꯣ ꯑꯗꯨꯅ ꯀꯣꯏꯔꯛꯀꯦ ꯂꯥꯛꯂꯒ ꯑꯇꯣꯞꯄꯗꯤ ꯀꯔꯤ ꯀꯔꯤ ꯊꯥꯕꯅꯣ ꯑꯣ ꯀꯌꯥꯝ ꯄꯥꯟ ꯑꯣ ꯃꯃꯥꯡꯗꯗꯤ ꯊꯥꯈ꯭ꯔꯕꯣ ꯑꯣ ꯀꯌꯥꯝ ꯆꯥꯎꯔꯕ ꯑꯣ ꯑꯇꯣꯞꯄ ꯏꯟꯁꯥꯡꯗꯤ

ꯎꯝ ꯑꯗꯨꯝ ꯍꯤꯡꯒꯣꯟꯗ ꯑꯣꯏꯅ ꯊꯥꯏꯔꯣ ꯅꯠꯇ꯭ꯔꯒꯅ ꯀꯃꯥꯏ ꯇꯧꯔꯤꯅꯣ ꯃꯔꯣꯏ ꯅꯣꯏꯅ ꯊꯥꯕꯗꯣ

ꯍꯣꯏ ꯑꯗꯨ ꯌꯥꯝ ꯐꯩ ꯃꯁꯥ ꯃꯎꯗ ꯑꯉꯥꯡꯗ ꯑꯇꯣꯞꯄ ꯑꯥꯂꯨ ꯅꯨꯡ ꯀꯥꯗꯤ ꯊꯥꯗ꯭ꯔꯕ

ꯍꯣꯏ ꯃꯃꯥꯡꯗ ꯑꯗꯨꯅ ꯅꯣꯏ

ꯍꯣꯏ ꯍꯣ ꯑꯗꯨꯅꯤ ꯅꯠꯇ꯭ꯔꯗꯤ ꯏꯟꯁꯥꯡ ꯅꯥꯄꯤꯁꯤ ꯈꯔ ꯊꯥꯗ꯭ꯔꯗꯤꯀꯣ ꯏꯟꯁꯥꯡꯗꯨ ꯌꯥꯝ ꯀꯩꯅꯣ ꯇꯧꯋꯤꯗꯅ ꯆꯥꯕ ꯊꯛꯄꯗꯗꯤ

ꯎꯝ ꯍꯣꯏ ꯂꯥꯛꯀꯦ ꯅꯣꯡꯃ ꯀꯣꯏꯔꯛꯀꯦ ꯎꯝ ꯎꯝ ꯍꯣꯏ ꯍꯣꯏ ꯍꯣꯏ ꯍꯣꯏ ꯍꯣꯏ ꯍꯣꯏ